ꯃꯥꯅꯦ ꯀꯅꯥꯅꯣ ꯇꯧꯕꯤꯔꯛꯏꯁꯦ

ꯎꯝ ꯎꯝ ꯎꯝ ꯎꯝ ꯎꯝꯍꯨꯝ ꯍꯣ ꯍꯣ ꯊꯥꯡꯒꯒꯤ ꯏꯆꯦꯗꯣ ꯃꯥꯗꯤ ꯌꯨꯝꯗ ꯂꯩꯕ꯭ꯔꯣ ꯊꯥꯡꯒꯗ ꯑꯗꯨꯝ ꯂꯩꯕ꯭ꯔꯥ ꯃꯥꯗꯤ

ꯎꯝꯎꯝ ꯎꯝꯎꯝ ꯎꯝꯎꯝ ꯎꯝꯍ ꯎꯃꯍ ꯎꯝꯎꯝ ꯎꯝꯎꯝ ꯎꯝꯎꯝ ꯍꯣ ꯀꯩꯁꯨ ꯀꯥꯏꯗꯦ ꯑꯩ ꯍꯌꯦꯡ ꯀꯩ ꯅꯨꯃꯤꯠꯇ ꯆꯠꯁꯦꯕ ꯎꯝ ꯌꯥꯅꯤ ꯑꯩ ꯑ ꯍꯥꯡꯅꯤ ꯍꯥꯡꯅꯤ ꯍꯌꯦꯡ ꯑꯗꯨꯝ ꯆꯠꯂꯨ ꯌꯥꯅꯤ ꯅꯪ ꯂꯣꯛꯇꯥꯛꯁꯤ ꯑꯝ ꯍꯥꯟꯅ ꯑꯝꯇ ꯌꯦꯡꯗ꯭ꯔꯤꯕ

ꯎꯝ ꯎꯝ ꯎꯝꯎꯝ ꯎꯝꯎꯝ ꯎꯝꯎꯝꯎꯝ ꯎꯝꯎꯝꯎꯝ ꯑꯗꯣ ꯃꯤ ꯀꯌꯥꯃꯨꯛ ꯑꯣꯏꯗꯣꯏꯅꯣ ꯒ꯭ꯔꯨꯞ ꯑꯣꯏꯅ ꯑꯣꯏꯕ꯭ꯔꯥ ꯑꯗꯨꯒ ꯑꯩꯈꯣꯏ ꯏꯁꯥ ꯏꯁꯥꯇꯔꯥ ꯀꯃꯥꯏꯅ ꯇꯧꯕꯅꯣ ꯎꯝꯎꯝ ꯎꯝꯎꯝꯎꯝ ꯍꯣꯍꯣꯍꯣꯏ ꯑꯗꯨ ꯀꯩꯅꯣ ꯇꯧ ꯁꯨꯃꯥꯏꯅ ꯇꯧꯔꯁꯤ ꯑꯗꯨꯗꯤ ꯃꯐꯝ ꯂꯦꯞꯄꯩ ꯂꯩꯒꯅꯤ ꯁꯨꯃꯥꯏꯅ ꯇꯧꯔꯁꯤ ꯑꯍꯥꯟꯕꯗ ꯆꯥꯛꯆꯥ ꯇꯣꯛꯑꯒ ꯅꯨꯡꯊꯤꯟꯒꯨꯝꯕꯗꯣ ꯑꯗꯨꯅ ꯑꯩꯈꯣꯏ ꯁꯦꯟꯗ꯭ꯔꯥꯁꯦ ꯁꯤꯗ ꯆꯠꯂꯒ ꯑꯩꯈꯣꯏ ꯃꯣꯇꯣꯔꯕꯨꯠꯀ ꯇꯣꯡꯉꯒꯀꯣ ꯈꯔ ꯀꯣꯏꯕ ꯌꯥꯕ ꯀꯣꯏꯔꯁꯤ ꯑꯗꯨꯒ ꯑꯩꯈꯣꯏ ꯑꯩꯈꯣꯏ ꯍꯧꯖꯤꯛ ꯂꯣꯛꯇꯥꯛ ꯂꯣꯛꯇꯥꯛ ꯀꯩꯅꯣꯁꯤ ꯐꯨꯝꯗꯤꯁꯤ ꯁꯤꯗ ꯑꯩꯈꯣꯏ ꯌꯨꯝ ꯃꯆꯥ ꯃꯆꯥ ꯃꯆꯥ ꯃꯆꯥ ꯁꯥꯔꯒꯀꯣ ꯑꯩꯈꯣꯏ ꯐꯥꯏꯞ ꯏꯁꯇꯥꯔ ꯍꯣꯇꯦꯜꯒ ꯀꯠꯆꯥꯅꯤ ꯑꯗꯨꯗ ꯇꯧꯗꯣꯏꯗꯣ ꯇꯨꯝꯐꯝ ꯆꯥꯐꯝ ꯐꯖꯅ ꯄꯤꯔꯅꯤ ꯑꯗꯨꯒ ꯆꯥꯛ ꯌꯦꯟꯁꯥꯡꯁꯤꯀꯣ ꯑꯩꯈꯣꯏ ꯁꯥꯔꯕꯤꯁ ꯇꯧꯕ ꯃꯤ ꯌꯥꯝꯅ ꯂꯩꯌꯦꯕꯀꯣ ꯌꯦꯟꯁꯥꯡ ꯍꯥꯎꯅ ꯍꯥꯎꯅ ꯉꯥ ꯊꯣꯡꯕ ꯑꯗꯨꯗꯩ ꯆꯥꯅꯤꯡ ꯆꯥꯅꯤꯡꯕ ꯉꯥꯁꯨꯀꯣ ꯈꯨꯊꯣꯡ ꯂꯥꯛꯊꯣꯡꯁꯦ ꯑꯁꯤ ꯇꯧꯔꯒ ꯈꯨꯗꯛ ꯈꯨꯗꯛꯀꯤ ꯂꯣꯛꯇꯥꯛꯇꯒꯤ ꯐꯥꯕ ꯉꯥꯁꯦ ꯑꯁꯤ ꯊꯣꯡꯉꯒ ꯅꯨꯃꯤꯗꯥꯡꯁꯤ ꯆꯥꯒꯅꯤ ꯆꯥꯛꯁꯤ ꯊꯤꯜꯂꯛꯑꯅꯤ ꯌꯦꯟꯁꯥꯡ ꯑꯗꯨꯗꯒꯤ ꯁꯪꯒꯣꯝ ꯈꯦꯔ ꯀꯩꯀꯩ ꯃꯌꯥꯝ ꯑꯃ ꯇꯧꯔꯒꯀꯣ ꯆꯥꯅꯤꯡ ꯆꯥꯅꯤꯡꯕꯗꯣ ꯑꯩꯈꯣꯏꯅ ꯑꯣꯔꯗꯔ ꯇꯧꯖꯔꯒꯀꯣ ꯃꯣꯏꯅ ꯑꯗꯨꯝ ꯄꯤꯔꯛꯇꯣꯏꯅꯦ

ꯎꯝꯎꯝ ꯑꯗꯨ ꯑ ꯍꯥꯟꯅ ꯇꯧꯍꯧꯕꯅꯗꯤ ꯐꯩ ꯀꯩꯒꯤꯅꯣꯍꯥꯏꯗꯤ ꯇꯝꯕ ꯉꯝꯗꯦꯗꯅꯀꯣ ꯑ ꯍꯥꯟꯅ ꯀꯣꯛ ꯎꯝ ꯎꯝ ꯎꯝ

ꯎꯝꯎꯝ ꯍꯣ ꯍꯣꯏ ꯌꯥꯅꯤ ꯑꯗꯨꯒ ꯑꯩꯈꯣꯏ ꯕꯨꯛ ꯇꯧꯕꯁꯦ ꯑꯩꯈꯣꯏ ꯑꯦꯗꯚꯥꯟꯁꯇꯤ ꯈꯔ ꯆꯪꯉꯦꯕꯀꯣ ꯍꯥꯏꯕꯗꯤ ꯀꯥꯗꯣ ꯅꯣꯡꯃꯗ ꯂꯤꯁꯤꯡ ꯑꯅꯤ ꯆꯝꯉꯥꯅꯦꯕ ꯂꯧꯔꯤꯁꯦ ꯑꯗꯨꯅ ꯃꯤ ꯀꯥ ꯀꯥ ꯀꯥ ꯑꯍꯨꯝ ꯃꯔꯤ ꯂꯧꯒꯦ ꯍꯥꯏꯇꯥꯒꯗꯤ ꯂꯤꯁꯤꯡ ꯑꯃꯃꯝꯗ ꯑꯣꯏꯔꯁꯨ ꯑꯗꯨꯒꯤ ꯂꯤꯁꯤꯡ ꯑꯍꯨꯝ ꯃꯔꯤꯒꯨꯝꯕꯗꯨ ꯑꯦꯗꯚꯥꯟꯁꯀꯨꯝꯕ ꯊꯝꯅꯩꯌꯦꯕ ꯑꯗ ꯑ ꯍꯣꯏꯍꯣꯏꯍꯣꯏ ꯁꯤ ꯅꯝꯕꯔꯁꯤꯗ ꯑꯗꯨꯝ ꯊꯥꯕꯤꯔꯛꯑꯣ ꯑꯗꯨꯒ ꯕꯨꯛꯇꯨ ꯇꯧꯖꯈ꯭ꯔꯒꯦ ꯎꯝꯎꯝ

ꯍꯣꯏꯍꯣꯏꯍꯣꯏ

ꯍꯣꯏꯍꯣꯏꯍꯣꯏ ꯑꯗꯨ ꯍꯌꯦꯡ ꯁꯦꯟꯗ꯭ꯔꯥꯗꯣ ꯑꯗꯨꯗ ꯊꯦꯡꯅꯔꯁꯦꯀꯣ ꯑꯗꯨꯗꯤ